ꯑꯉꯥꯡꯁꯤꯡꯅ ꯆꯍꯤ ꯇꯔꯥ ꯁꯨꯔꯑꯕ ꯃꯇꯝꯗꯗꯤ ꯑꯌꯥꯝꯕꯅ ꯃꯣꯏꯅ ꯂꯥꯏ ꯌꯦꯛꯄ ꯑꯃꯗꯤ ꯂꯥꯏ ꯌꯦꯛꯄꯒꯤ ꯍꯩꯅꯕꯒꯤ ꯀꯩꯅꯣꯁꯦ ꯃꯁꯥ ꯃꯊꯟꯗ ꯗꯨꯝ ꯄꯨꯊꯣꯛꯆꯔꯒ ꯗꯨꯝ ꯇꯞꯅ ꯇꯞꯅ ꯃꯆꯨꯒ ꯁꯪꯕ ꯀꯩ ꯀꯥ ꯃꯋꯣꯡ ꯃꯇꯧ ꯀꯌꯥ ꯌꯦꯑꯒ ꯗꯨꯝ ꯆꯍꯤ ꯇꯔꯥ ꯃꯨꯛ ꯁꯨꯕ ꯁ꯭ꯋꯥꯏꯒꯤ ꯃꯇꯝꯁꯤꯗꯒꯤ ꯑꯗꯨꯝ ꯍꯧꯔꯛꯑꯦ